ꯑꯩꯈꯣꯏ ꯀꯝꯃꯨꯅꯤꯇꯤꯗ ꯇ꯭ꯔꯥꯟꯁꯄꯣꯔꯇꯦꯁꯟ ꯀꯃꯥꯏꯅ ꯏꯝꯄ꯭ꯔꯨꯕ ꯇꯧꯅꯤ ꯍꯥꯏꯕ ꯃꯇꯝꯗ ꯑꯩꯈꯣꯏꯒꯤ ꯔꯣꯗ ꯏꯟꯐ꯭ꯔꯥ ꯏꯁꯇ꯭ꯔꯛꯆꯔ ꯃꯌꯥꯝꯁꯦ ꯁꯤ ꯐꯒꯠꯍꯟꯕ ꯑꯩꯈꯣꯏꯒꯤ ꯇꯨꯔꯤꯖꯝ ꯇꯨꯔꯤꯖꯝ ꯂꯥꯛꯅꯉꯥꯏꯒꯤꯗꯃꯛꯇ ꯑꯩꯈꯣꯏꯒꯤ ꯂꯩꯀꯥꯏꯗ ꯑꯩꯈꯣꯏꯒꯤ ꯀꯝꯃ꯭ꯌꯨꯅꯤꯇꯤ ꯁꯤꯡꯁꯤꯗ ꯃꯔꯝ ꯆꯥꯅ ꯇꯨꯔꯤꯁꯁꯤꯡ ꯑꯦꯇ꯭ꯔꯦꯛꯁꯟ ꯑꯦꯇ꯭ꯔꯦꯛꯁꯟ ꯄꯤꯕ ꯌꯥꯕ ꯏꯟꯐ꯭ꯔꯥ ꯏꯁꯇ꯭ꯔꯛꯆꯔ ꯃꯌꯥꯝꯁꯤꯡꯁꯦ ꯑꯩꯈꯣꯏꯅ ꯂꯤꯡꯈꯠꯄ ꯗꯔꯀꯥꯔ ꯑꯣꯏ ꯃꯁꯤꯁꯤꯡꯁꯦ ꯑꯩꯈꯣꯏꯅ ꯔꯣꯗ ꯀꯅꯦꯛꯇꯤꯕꯤꯇꯤ ꯑꯣꯏꯒꯦꯔꯥ ꯃꯔꯝ ꯆꯥꯅ ꯏꯝꯄ꯭ꯔꯨꯕ ꯑꯣꯏꯍꯟꯕ ꯑꯃ ꯁꯔꯀꯥꯔꯒꯤ ꯃꯇꯦꯡꯅ ꯗꯨ ꯂꯧꯊꯔꯒ ꯑꯩꯈꯣꯏꯅ ꯃꯔꯝ ꯆꯥꯅ ꯏꯝꯄ꯭ꯔꯨꯕ ꯑꯣꯏꯍꯟꯕ ꯗꯔꯀꯥꯔ ꯑꯣꯏ